ꯑꯩ ꯕꯤꯖꯤꯅꯦꯁꯀꯤ ꯃꯔꯝꯗ ꯉꯥꯡꯒꯦ ꯑꯩꯈꯣꯏ ꯂꯩꯀꯥꯏꯗ ꯑꯪꯀꯜ ꯑꯃ ꯂꯩꯌꯦꯀꯣ ꯃꯥꯁꯦ ꯌꯥꯝꯅ ꯀꯔꯤ ꯍꯥꯏꯁꯤꯔꯥ ꯕꯤꯖꯤꯅꯦꯁ ꯇꯧꯕꯁꯦ ꯌꯥꯝ ꯀꯨꯏꯈ꯭ꯔꯦ ꯑꯗꯨꯅ ꯍꯧꯖꯤꯛꯁꯦ ꯃꯥꯁꯦ ꯌꯥꯝꯅ ꯄꯩꯁꯥ ꯄꯥꯏꯕꯁꯨ ꯑꯣꯏꯈ꯭ꯔꯦ ꯑꯗꯨꯒ ꯄꯩꯁꯥꯁꯨ ꯌꯥꯝ ꯄꯥꯏꯌꯦ ꯑꯗꯨꯒ ꯃꯤꯒꯤ ꯀꯔꯤꯔꯥ ꯃꯤ ꯑꯆꯧ ꯑꯁꯥꯡ ꯈꯣꯏꯅꯁꯨ ꯂꯣꯏꯅ ꯈꯪꯕ ꯑꯣꯏꯌꯦ ꯃꯥꯁꯦ ꯍꯥꯏꯕꯗꯤ ꯍꯥꯏꯕ ꯃꯔꯝꯗꯤ ꯃꯥꯁꯤ ꯄꯩꯁꯥꯁꯨ ꯌꯥꯝ ꯄꯥꯏꯕꯅꯤꯅ ꯍꯧꯖꯤꯛꯇꯤ ꯃꯥꯁꯦ ꯌꯥꯝ ꯃꯤ ꯃꯤ ꯑꯆꯧ ꯑꯁꯥꯡꯁꯨ ꯂꯣꯏꯅ ꯈꯪꯅꯩꯌꯦ ꯑꯗꯨꯅ ꯑꯩ ꯃꯉꯣꯟꯗꯒꯤ ꯑꯦꯗꯚꯥꯏ ꯈꯔ ꯂꯧꯔꯒ ꯕꯤꯖꯤꯅꯦꯁꯁꯦ ꯍꯧꯒꯦ ꯍꯥꯏꯅ ꯈꯜꯂꯦ ꯑꯗꯨꯒ ꯁꯦꯀꯦꯟꯂꯤ ꯑꯩ ꯄꯩꯁꯥꯁꯨ ꯌꯥꯝ ꯂꯩꯖꯗꯦ ꯑꯩ ꯍꯧꯖꯤꯛ ꯍꯧꯖꯤꯛ ꯈꯨꯠꯇ ꯑꯗꯨꯅ ꯑꯩ ꯕꯦꯡꯗꯒꯤ ꯆꯠꯂꯒ ꯕꯦꯡꯗꯒꯤ ꯈꯔ ꯂꯣꯟ ꯂꯧꯔꯒ ꯕꯦꯡꯗꯒꯤ ꯂꯥꯛ ꯑꯅꯤꯒꯨꯝꯕ ꯂꯧꯔꯒ ꯑꯩ ꯕꯤꯖꯤꯅꯦꯁꯁꯦ ꯍꯧꯒꯦ ꯍꯥꯏꯅ ꯈꯜꯂꯦ ꯐꯔꯁꯇꯗꯤ ꯑꯩꯈꯣꯏ ꯏꯁꯇꯥꯔꯠꯇꯤꯡꯅꯤꯅ ꯑꯩ ꯑꯆꯧꯕꯗꯤ ꯑꯩ ꯇꯧꯕ ꯉꯝꯃꯣꯏ ꯃꯔꯝꯗꯤ ꯑꯩ ꯄꯩꯁꯥꯁꯨ ꯂꯩꯖꯗꯦ ꯑꯗꯨꯅ ꯂꯥꯛ ꯑꯅꯤꯅ ꯀꯣꯟꯅꯅ ꯑꯩ ꯀꯣꯟꯅ ꯈꯔ ꯃꯆꯥ ꯃꯆꯥꯗ ꯍꯧꯒꯦ ꯍꯥꯏꯅ ꯈꯜꯂꯦ ꯑꯗꯨ ꯑꯩ ꯑꯪꯀꯜ ꯃꯉꯣꯟꯗꯒꯤꯁꯨ ꯑꯦꯗꯚꯥꯏꯁ ꯈ ꯔ ꯂꯧꯋꯦ ꯑꯗꯨꯒ ꯕꯦꯡꯗꯒꯤꯁꯨ ꯑꯩ ꯍꯧꯖꯤꯛ ꯄꯩꯁꯥ ꯂꯧꯔꯒ ꯑꯩ ꯐꯔꯁꯇ ꯑꯩ ꯑꯉꯥꯡꯒꯤ ꯐꯤꯔꯣꯟ ꯑꯉꯥꯡꯒꯤ ꯐꯤꯔꯣꯟ ꯑꯉꯥꯡꯒꯤ ꯐꯤꯔꯣꯟꯗ ꯍꯧꯒꯦ ꯍꯥꯏꯅ ꯈꯜꯂꯦ ꯑꯗꯨꯗꯒꯤ ꯑꯩ ꯈꯔ ꯈꯔ ꯆꯥꯎ ꯆꯥꯎꯔꯛꯄ ꯈꯔ ꯈꯔ ꯆꯥꯎ ꯆꯥꯎꯅ ꯑꯩ ꯇꯧꯒꯦ ꯍꯥꯏꯅ ꯈꯜꯂꯦ ꯃꯔꯝꯗꯤ ꯑꯩꯅ ꯍꯥꯏꯕꯗꯨ ꯃꯔꯝꯗꯤ ꯑꯩ ꯍꯧꯖꯤꯛ ꯍꯧꯖꯤꯛ ꯑꯩ ꯈꯨꯠꯇ ꯁꯤꯀꯤ ꯑꯃꯐꯥꯎ ꯂꯩꯇꯦ ꯑꯩ ꯕꯦꯡꯗ ꯆꯠꯂꯒ ꯂꯧꯅꯉꯥꯏꯅꯦ ꯑꯗꯨꯅ ꯄꯩꯁꯥꯁꯦ ꯕꯦꯡꯈꯣꯏꯅ ꯂꯨꯄꯥ ꯀꯌꯥ ꯄꯤꯕ ꯉꯝꯒꯦꯔꯥ ꯃꯣꯏꯅ ꯑꯩꯉꯣꯟꯗ ꯂꯥꯛ ꯀꯌꯥꯒꯨꯝꯕ ꯄꯤꯕ ꯉꯝꯒꯦꯔꯥ ꯍꯥꯏꯕꯅꯦ ꯍꯧꯖꯤꯛꯁꯨ ꯍꯥꯏꯕ ꯉꯝꯗꯦ ꯍꯥꯏꯕꯗꯤ ꯕꯤꯖꯤꯅꯦꯁꯁꯦ ꯃꯤꯅ ꯑꯌꯥꯝꯕ ꯂꯥꯛ ꯑꯅꯤ ꯑꯍꯨꯝꯒꯨꯝꯕꯅ ꯍꯧꯕꯅꯤꯅ ꯑꯩꯁꯦ ꯑꯩ ꯍꯧꯖꯤꯛ ꯍꯧꯖꯤꯛ ꯑꯩꯒꯤ ꯋꯥꯈꯟꯗꯗꯤ ꯂꯥꯛ ꯑꯅꯤ ꯂꯧꯒꯦ ꯍꯥꯏꯅ ꯉꯜꯂꯦ ꯑꯗꯨ ꯑꯣꯏꯔꯁꯨ ꯂꯥꯛ ꯑꯅꯤꯅ ꯈꯔ ꯈꯔ ꯑꯦꯃꯥꯎꯟꯁꯦ ꯄꯤꯛꯑꯦ ꯍꯥꯏꯔꯗꯤ ꯂꯥꯛ ꯑꯍꯨꯝꯒꯨꯝꯕ ꯂꯧꯒꯦ ꯍꯥꯏꯅꯁꯨ ꯈꯜꯂꯦ ꯑꯗꯣ ꯕꯦꯡꯈꯣꯏꯅ ꯑꯩꯉꯣꯟꯗ ꯄꯤꯕ ꯉꯝꯒꯦꯔꯥ ꯉꯝꯂꯣꯏꯗ꯭ꯔꯥ ꯍꯥꯏꯕꯗꯤ ꯑꯩ ꯈꯪꯗꯦ ꯑꯗꯨꯅ ꯑꯩ ꯍꯧꯖꯤꯛ ꯍꯧꯖꯤꯛ ꯑꯗꯨꯃꯛꯇꯤ ꯑꯩ ꯍꯥꯏꯕ ꯉꯝꯗꯦ ꯑꯗꯨꯅ ꯃꯣꯏꯅ ꯄꯤꯈ꯭ꯔꯕ ꯃꯇꯨꯡꯗꯅ ꯑꯩ ꯕꯤꯖꯤꯅꯦꯁꯁꯦ ꯍꯧꯒꯦ ꯍꯥꯏꯅ ꯈꯜꯂꯦ